ꯑꯩꯈꯣꯏꯒꯤ ꯌꯦꯅꯈꯥ ꯑꯃꯗꯤ ꯂꯧꯀꯣꯜꯗ ꯎꯆꯦꯛ ꯀꯧꯁꯤꯟꯕꯗ ꯁꯤꯖꯟꯅꯕ ꯌꯥꯕ ꯂꯥꯂꯣꯡꯁꯤꯡ ꯑꯗꯨꯗꯤ ꯑꯩꯅ ꯎꯆꯦꯛ ꯑꯗꯨ ꯎꯆꯦꯛꯁꯤꯡ ꯑꯗꯨ ꯆꯪꯂꯛꯅꯕꯒꯤꯗꯃꯛꯇ ꯅꯥꯀꯜ ꯑꯃꯗ ꯆꯦꯡ ꯑꯃꯗꯤ ꯐꯧꯁꯤꯡ ꯆꯥꯏꯊꯣꯛꯇꯨꯅ ꯊꯝꯃꯤ ꯎꯆꯦꯛꯁꯤꯡ ꯎꯆꯦꯛꯁꯤꯡꯒꯤ ꯗꯃꯛ ꯆꯦꯡꯒ ꯏꯁꯤꯡꯒ ꯊꯥꯕꯤ ꯃꯔꯝꯗꯤ ꯃꯈꯣꯏꯅ ꯋꯥꯔꯛꯄ ꯃꯇꯝꯗ ꯆꯦꯡꯁꯤꯡ ꯑꯗꯨ ꯆꯥꯔꯒ ꯏꯁꯤꯡ ꯑꯗꯨ ꯊꯛꯅꯕꯒꯤꯗꯃꯛꯇ ꯑꯩꯅ ꯊꯧꯑꯣꯏꯅ ꯊꯝꯂꯤꯕꯅꯤ